ꯑꯩꯈꯣꯏꯅ ꯑꯩꯈꯣꯏꯒꯤ ꯇ꯭ꯔꯥꯏꯌꯜ ꯔꯟꯅꯤꯡ ꯍꯥꯏꯁꯦ ꯁꯤꯁꯦ ꯇ꯭ꯔꯥꯏꯌꯜ ꯔꯟꯅꯤꯡꯁꯦ ꯇꯧꯕꯁꯦ ꯑꯩꯈꯣꯏꯗ ꯑꯗꯨꯝ ꯌꯥꯝ ꯊꯤꯅ ꯀꯥꯟꯅꯩꯀꯣ ꯍꯥꯏꯕꯗꯤ ꯀꯩꯗ ꯀꯥꯅꯒꯦꯁꯦ ꯉꯁꯥꯏꯒꯤ ꯇ꯭ꯔꯥꯏꯌꯜ ꯔꯟꯅꯤꯡ ꯍꯥꯏꯁꯦ ꯑꯩꯈꯣꯏꯒꯤ ꯑꯔꯥꯞꯄ ꯆꯤꯡꯒꯨꯝꯕ ꯀꯩꯗ ꯆꯤꯡꯗ ꯀꯩꯗ ꯆꯦꯟꯕ ꯈꯣꯠꯄ ꯑꯗꯨꯝꯕ ꯁꯨꯃꯥꯏꯅ ꯇꯧꯋꯤꯗꯅ ꯁꯨꯃꯥꯏꯅ ꯇꯧꯀꯥꯟꯁꯤꯗ ꯑꯩꯈꯣꯏꯒꯤ ꯆꯤꯡꯗꯒꯨꯝꯕ ꯆꯦꯟꯕꯁꯤꯅ ꯑꯩꯈꯣꯏꯗ ꯍꯦꯟꯅ ꯍꯥꯏꯗꯤ ꯋꯥꯔꯒꯁꯨ ꯍꯦꯟꯅ ꯑꯩꯈꯣꯏꯗ ꯍꯥꯏꯗꯤ ꯑꯩꯈꯣꯏꯒꯤ ꯍꯛꯆꯥꯡ ꯐꯕꯒꯤ ꯐꯍꯜꯂꯦꯕꯀꯣ ꯍꯥꯏꯗꯤ ꯍꯦꯟꯅ ꯏꯁꯇꯦꯃꯤꯅꯥ ꯏꯁꯇ꯭ꯔꯦꯡꯗꯣ ꯌꯥꯝ ꯊꯤꯅ ꯀꯟꯈꯠꯍꯜꯂꯦ ꯑꯗꯨꯅ ꯉꯁꯥꯏꯒꯤ ꯃꯤ ꯑꯌꯥꯝꯕꯅ ꯍꯥꯏꯗꯤ ꯆꯤꯡꯗ ꯆꯦꯜꯍꯟꯅꯤꯡꯉꯤ ꯆꯤꯡꯒꯨꯝꯕꯗ ꯆꯦꯟꯕꯁꯤꯅ ꯑꯩꯈꯣꯏꯒꯤ ꯑꯩꯈꯣꯏꯒꯤ ꯑꯇꯣꯞꯄ ꯑꯥꯔꯃꯤꯒꯤ ꯆꯦꯟꯕ ꯑꯣꯏꯒꯦꯔꯥ ꯑꯇꯣꯞꯄꯒꯤ ꯆꯦꯟꯕ ꯑꯣꯏꯒꯦꯔꯥ ꯁꯨꯃꯥꯏꯅ ꯇꯧꯕ ꯃꯇꯝꯁꯤꯗ ꯑꯩꯈꯣꯏꯒꯤ ꯆꯤꯡꯗ ꯑꯣꯏꯅ ꯆꯦꯜꯍꯟꯅꯤꯡꯉꯤ ꯆꯤꯡꯗ ꯆꯦꯟꯕꯁꯤꯅ ꯏꯁꯇ꯭ꯔꯦꯡꯒꯨꯝꯕꯁꯨ ꯌꯥꯝ ꯊꯤꯅ ꯍꯦꯜꯂꯛꯑꯦꯕꯀꯣ ꯃꯥꯒꯤ ꯍꯥꯔꯠ ꯋꯥꯛꯁꯦ ꯈꯤꯇꯪ ꯍꯦꯜꯂꯛꯑꯦ ꯑꯗꯣ ꯑꯗꯨꯒ ꯏꯁꯄ꯭ꯔꯤꯟ ꯏꯟꯇꯔꯕꯦꯜꯒꯨꯝꯕ ꯍꯥꯏꯔꯒꯅ ꯑꯩꯈꯣꯏ ꯉꯁꯥꯏꯒꯤ ꯌꯥꯝ ꯇꯦꯟꯕ ꯃꯇꯝꯗ ꯆꯦꯟꯕꯅꯤꯅꯀꯣ ꯃꯣꯏꯁꯦ ꯍꯥꯏꯗꯤ ꯌꯥꯝ ꯇꯦꯟꯕꯁꯤꯗꯅ ꯑꯃꯨꯛ ꯑꯩꯈꯣꯏꯒꯤ ꯍꯛꯆꯥꯡꯒꯤ ꯑꯩꯈꯣꯏꯒꯤ ꯐꯦꯠ ꯂꯩꯔꯝꯕꯁꯦ ꯁꯤꯁꯦ ꯍꯟꯊꯕꯩ ꯆꯥꯡꯁꯦ ꯈꯤꯇꯪꯗꯤ ꯅꯦꯝꯃꯦꯕꯀꯣ ꯃꯁꯜꯗ ꯑꯣꯏ ꯑꯣꯟꯍꯟꯕꯗꯣ ꯍꯥꯏꯗꯤ ꯌꯥꯝ ꯇꯦꯟꯅ ꯆꯦꯟꯕ ꯑꯣꯏꯕꯅꯤꯅ ꯉꯁꯥꯏꯒꯤ ꯇ꯭ꯔꯥꯏꯌꯜ ꯔꯟꯅꯤꯡꯗ ꯑꯣꯏꯅ ꯆꯦꯜꯍꯟꯅꯤꯡꯉꯦꯕꯀꯣ ꯃꯤ ꯑꯅꯣꯏꯕꯁꯤꯡꯒꯤ ꯑꯣꯏꯅꯗꯤ ꯁꯨꯃꯥꯏꯅ ꯍꯥꯏꯅꯤꯡꯉꯤ ꯑꯗꯣ